ꯍꯜꯂꯣ ꯃꯁꯤ ꯁꯤꯔꯣꯏꯒꯤ ꯔꯦꯁꯇꯨꯔꯦꯟ ꯑꯣꯏꯕꯤꯔꯕ꯭ꯔꯥ ꯑꯩꯈꯣꯏꯒꯤ ꯌꯨꯝꯗ ꯍꯧꯖꯤꯛ ꯑꯩꯈꯣꯏꯒꯤ ꯃꯔꯤ ꯃꯇꯥꯒꯤ ꯃꯤ ꯈꯔ ꯂꯥꯛꯇꯨꯅ ꯂꯩꯔꯦ ꯑꯗꯨꯅ ꯔꯦꯁꯇꯨꯔꯦꯟ ꯑꯁꯤꯗ ꯁꯤꯔꯣꯏꯒꯤ ꯔꯦꯁꯇꯨꯔꯦꯟ ꯑꯁꯤꯗ ꯑꯩꯅ ꯀꯣꯐꯤꯒꯤ ꯑꯣꯗꯔ ꯇꯧꯖꯔꯤ ꯀꯣꯐꯤ ꯀꯣꯐꯤꯒꯤ ꯑꯣꯗꯔ ꯑꯗꯨ ꯑꯩꯈꯣꯏ ꯁꯤꯔꯣꯏꯒꯤ ꯔꯦꯁꯇꯨꯔꯦꯟꯗꯒꯤꯅ ꯑꯩꯈꯣꯏ ꯌꯨꯝ ꯌꯧꯔꯛꯄꯗ ꯀꯤꯂꯣꯃꯤꯇꯔ ꯑꯅꯤ ꯑꯍꯨꯝꯗꯤ ꯂꯥꯞꯄꯅꯤꯅ ꯃꯗꯨ ꯁꯥꯅꯅꯕꯒꯤꯗꯃꯛꯇ ꯑꯩꯈꯣꯏꯅ ꯐ꯭ꯂꯥꯁꯇ ꯍꯥꯞꯄꯤꯔꯒ ꯐꯖꯅ ꯁꯥꯅ ꯄꯨꯕꯤꯔꯛꯑꯣꯅ ꯍꯥꯏꯖꯔꯤ